ꯐꯤꯚꯇꯤꯟ ꯖꯨꯟ ꯅꯥꯏꯟꯇꯤꯟ ꯅꯥꯏꯟꯇꯤ ꯁꯦꯚꯦꯟ ꯐꯣꯔꯇꯤꯟ ꯌꯨꯟ ꯅꯥꯏꯟꯇꯤꯟ ꯅꯥꯏꯟꯇꯤ ꯁꯤꯛꯁ ꯊꯥꯔꯇꯤꯟ ꯌꯨꯟ ꯅꯥꯏꯟꯇꯤꯟ ꯅꯥꯏꯟꯇꯤ ꯐꯥꯏꯚ ꯇꯨꯌꯦꯜꯐ ꯖꯨꯟ ꯅꯥꯏꯟꯇꯤꯟ ꯅꯥꯏꯟꯇꯤ ꯐꯣꯔ ꯑꯦꯂꯦꯚꯦꯟ ꯖꯨꯟ ꯅꯥꯏꯟꯇꯤꯟ ꯅꯥꯏꯟꯇꯤ ꯊ꯭ꯔꯤ